ꯑꯩꯒꯤ ꯊꯕꯛꯁꯤ ꯇꯧ ꯇꯧꯅ ꯑꯈꯣꯏꯒꯤ ꯁꯥꯏꯠꯇ ꯂꯣꯟꯖꯦ ꯂꯧꯊꯣꯛꯑꯀꯥꯟꯗ ꯁꯥꯏꯠꯇ ꯑꯈꯣꯏꯒꯤ ꯏꯆꯥꯒꯤ ꯃꯤꯡꯗꯖꯨ ꯂꯥꯛ ꯑꯅꯤ ꯑꯍꯨꯝꯒꯨꯝꯕ ꯁꯨꯝ ꯊꯝꯃ ꯍꯌꯦꯡ ꯃꯥꯅ ꯆꯍꯤ ꯇ꯭ꯔꯥꯏꯝꯄꯥꯟ ꯀꯨꯟꯒ ꯁꯨꯔꯛꯄ ꯇꯥꯏꯃꯤꯡꯗ ꯄꯩꯁꯥꯗꯣ ꯈꯔ ꯆꯥꯎꯅ ꯐꯪꯉꯒꯗꯤ ꯃꯥꯒꯤ ꯂꯥꯏꯞꯇꯖꯨ ꯁꯦꯕ ꯑꯣꯏꯍꯧꯔꯦ ꯈꯔ ꯈꯩꯗꯤ ꯑꯗꯨꯒ ꯑꯩꯒꯤ ꯑꯣꯏꯅꯖꯨ ꯁꯥꯏꯠꯇ ꯈꯔ ꯂꯦꯃꯤꯖꯤꯅ ꯂꯥꯛ ꯃꯔꯤ ꯃꯉꯥ ꯑꯃ ꯂꯦꯃꯤꯖꯤꯅ ꯑꯩꯅ ꯁꯥꯏꯠꯇ ꯀꯔꯕꯥꯔ ꯇꯧꯔꯒ ꯌꯨꯝ ꯀꯩꯒꯤ ꯐꯤꯕꯝꯖꯦ ꯈꯤꯇꯪ ꯁꯦꯝꯖꯤꯟꯕ ꯈꯣꯆꯤꯟꯕ

ꯑꯩꯒꯤꯅꯤ ꯍꯥꯏꯔꯒꯗꯤ ꯑꯩꯒꯤ ꯑꯩꯒꯤꯗ ꯑꯗꯨꯝ ꯗꯥꯏ ꯇꯔꯛꯄꯅꯤꯅ ꯑꯗꯨꯅ ꯏꯆꯥ ꯅꯨꯄꯥꯅ ꯍꯌꯦꯡ ꯆꯥꯎꯔꯒ ꯂꯥꯏꯔꯤꯛ ꯂꯥꯏꯁꯨ ꯇꯝꯍꯟꯗꯅ ꯃꯥꯅ ꯄꯥꯝꯖꯔꯤꯕ ꯂꯥꯏꯟꯗꯨꯗ ꯐꯖꯅ ꯏꯟꯗꯅ ꯐꯩꯒꯥꯛ ꯐꯩꯅ ꯍꯣꯠꯅꯔꯛꯄ ꯉꯝꯅꯕꯒꯤꯗꯃꯛ ꯑꯩꯅ ꯀꯔꯕꯥꯔꯖꯨ ꯇꯧꯒꯅꯤ ꯑꯗꯨꯒ ꯏꯆꯥꯒꯤ ꯃꯤꯡꯗ ꯄꯩꯁꯥ ꯈꯔ ꯊꯝꯕꯖꯤꯅ ꯑꯩꯒꯤ ꯑꯄꯦꯟꯕ ꯑꯣꯏꯒꯅꯤ